ꯀꯛꯆꯤꯡ ꯖꯤꯂꯥꯗ ꯈ꯭ꯋꯥꯏ ꯃꯔꯨ ꯑꯣꯏꯕ ꯄꯣꯠ ꯍꯥꯏ ꯀꯥꯟꯗꯗꯤ ꯑꯩꯈꯣꯏ ꯂꯣꯟꯁꯤꯅ ꯑꯣꯏ ꯍꯥꯏꯗꯤ ꯀꯛꯆꯤꯡꯗ ꯂꯩꯔꯤꯕꯁꯦ ꯃꯅꯤꯄꯨꯔꯤ ꯂꯣꯟ ꯂꯣꯏ ꯉꯥꯡꯉꯁꯨ ꯃꯣꯏꯒꯤꯅ ꯈꯤꯇꯪ ꯂꯣꯟ ꯈꯣꯏꯔꯞꯁꯨ ꯆꯠꯂꯦ ꯑꯗꯨꯒ ꯂꯣꯟ ꯂꯣꯟꯗ ꯈꯤꯇꯪ ꯑꯩꯈꯣꯏꯅ ꯃꯤ ꯑꯇꯣꯞꯄ ꯑꯇꯣꯞꯄ ꯂꯝꯒ ꯉꯥꯡꯅꯔꯤꯕꯗꯨꯒ ꯀꯛꯆꯤꯡꯗ ꯉꯥꯡꯅꯔꯤꯁꯤꯒ ꯈꯤꯇꯪ ꯑꯍꯣꯡꯕ ꯀꯔꯤ ꯍꯥꯏꯇꯥꯔꯦ ꯍꯣꯡꯗꯣꯛ ꯍꯣꯡꯖꯤꯟꯁꯨ ꯑꯗꯨꯝ ꯌꯥꯎꯋꯦ ꯀꯛꯆꯤꯡꯗ ꯉꯥꯡꯅꯔꯤꯕ ꯂꯣꯟꯁꯤꯅ ꯑꯗꯨꯒ ꯀꯛꯆꯤꯡꯒꯤ ꯈ꯭ꯋꯥꯏꯗꯒꯤ ꯐꯕ ꯍꯥꯏꯇꯥꯔꯗꯤ ꯌꯥꯝ ꯀꯛꯆꯤꯡꯁꯤ ꯌꯨꯅꯤꯇꯤ ꯌꯥꯝ ꯑꯣꯏꯌꯦ ꯃꯅꯤꯄꯨꯔꯗ ꯈꯪꯅꯕ ꯃꯇꯝꯗꯁꯨ ꯀꯛꯆꯤꯡꯁꯤ ꯌꯥꯝ ꯌꯨꯅꯤꯇꯤ ꯑꯣꯏ ꯑꯗꯨꯒ ꯁꯨꯕ ꯅꯣꯝꯕꯁꯨ ꯌꯥꯝ ꯀꯜꯂꯦ ꯃꯅꯤꯄꯨꯔꯗ ꯆꯥꯟꯅꯔꯤꯕ ꯑꯩꯈꯣꯏ ꯆꯦꯡꯁꯦ ꯑꯌꯥꯝꯕ ꯑꯩꯈꯣꯏꯒꯤ ꯀꯛꯆꯤꯡꯅ ꯑꯌꯥꯝꯕ ꯄꯨꯊꯣꯛꯑꯦ ꯍꯥꯏꯇꯥꯔꯦ ꯑꯗꯨ ꯃꯣꯏ ꯁꯨꯕ ꯅꯣꯝꯕ ꯌꯥꯝ ꯀꯜꯂꯦ ꯑꯗꯩ ꯌꯨꯅꯤꯇꯤꯁꯨ ꯌꯥꯝ ꯑꯣꯏ ꯁꯨꯃꯥꯏꯅ ꯍꯥꯏꯅꯤꯡꯏ